ꯗꯨꯕꯥꯏ ꯗꯨꯕꯥꯏꯁꯦ ꯑꯩ ꯌꯥꯝ ꯆꯠꯅꯤꯡꯕ ꯃꯐꯝ ꯑꯣꯏ ꯗꯨꯕꯥꯏꯁꯦ ꯑꯩꯅ ꯆꯠꯅꯤꯡꯉꯤꯁꯤꯒꯤ ꯃꯔꯝꯗꯤ ꯗꯨꯕꯥꯏꯁꯤꯗ ꯑꯩꯈꯣꯏꯒꯤ ꯕꯤꯖꯤꯅꯦꯁ ꯑꯗꯒꯤ ꯕꯤꯖꯤꯅꯦꯁꯀꯤ ꯃꯔꯝꯗꯁꯨ ꯌꯥꯝ ꯅꯨꯡꯉꯥꯏꯔꯅꯤ ꯑꯗꯒꯤ ꯀꯣꯏꯕ ꯂꯥꯡꯕꯒꯤ ꯑꯣꯏꯅꯁꯨ ꯗꯨꯕꯥꯏꯁꯦ ꯌꯥꯝꯅ ꯅꯨꯡꯉꯥꯏꯕ ꯃꯐꯝ ꯑꯃ ꯑꯣꯏꯗꯧ ꯃꯥꯜꯂꯦ ꯑꯗꯒꯤ ꯗꯨꯕꯥꯏꯁꯤꯗ ꯆꯠꯀꯦ ꯍꯥꯏꯕ ꯍꯥꯏꯕ ꯇꯥꯔꯒꯗꯤ ꯑꯩꯈꯣꯏꯒꯤ ꯑꯩꯅ ꯆꯠꯅꯤꯡꯉꯤꯁꯤꯒꯤ ꯃꯔꯝꯗꯤ ꯗꯨꯕꯥꯏꯁꯦ ꯆꯠꯂꯒ ꯑꯩꯒꯤ ꯕꯤꯖꯤꯅꯦꯁ ꯑꯃ ꯍꯧꯗꯣꯛꯀꯦ ꯇꯧꯕ ꯕꯤꯖꯤꯅꯦꯁ ꯑꯃ ꯍꯧꯗꯣꯛꯄ ꯍꯥꯏꯕꯁꯤꯗꯤ ꯗꯨꯕꯥꯏꯗꯤ ꯕꯤꯖꯤꯅꯦꯁꯀꯤ ꯃꯐꯝꯅꯤꯗꯅ ꯃꯌꯥꯝ ꯑꯗꯨꯝ ꯆꯠꯅꯔꯒ ꯗꯨꯕꯥꯏ ꯑꯗꯨꯝ ꯍꯧꯔꯛꯐꯝꯁꯦ ꯕꯤꯖꯤꯅꯦꯁꯁꯦ ꯑꯗꯨꯝ ꯑꯣꯏꯑꯕ ꯕꯤꯖꯤꯅꯦꯁꯁꯤꯁꯨ ꯑꯗꯨꯝ ꯅꯨꯡꯉꯥꯏꯔꯦ ꯑꯗꯒꯤꯗꯤ ꯄꯩꯁꯥ ꯄꯥꯏꯕ ꯉꯥꯛꯇꯁꯨ ꯂꯩꯕꯅꯤꯅ ꯗꯨꯕꯥꯏꯁꯦ ꯑꯗꯨꯝ ꯀꯥꯟꯅꯅꯤꯅ ꯑꯩꯅ ꯈꯜꯂꯦ ꯑꯩ ꯗꯨꯕꯥꯏꯗ ꯆꯠꯂꯅꯤ ꯗꯨꯕꯥꯏꯗ ꯆꯠꯂꯒ ꯑꯩꯒꯤ ꯕꯤꯖꯤꯅꯦꯁ ꯕꯤꯖꯤꯅꯦꯁ ꯀꯝꯄꯅꯤ ꯑꯃ ꯍꯧꯗꯣꯛꯑꯒ ꯑꯗꯨꯝ ꯑꯥꯗ ꯁꯦꯇꯜ ꯇꯧꯔꯒ ꯂꯩꯈ꯭ꯔꯁꯨ ꯑꯗꯨꯝ ꯌꯥꯔꯅꯤ ꯑꯩ ꯗꯨꯕꯥꯏ ꯗꯨꯕꯥꯏ ꯀꯣꯏꯕ ꯀꯣꯏꯕꯒꯤ ꯑꯣꯏꯅꯁꯨ ꯑꯗꯨꯝ ꯅꯨꯡꯉꯥꯏꯔꯦ ꯗꯨꯕꯥꯏꯁꯦ ꯈꯪꯅꯕꯕꯨꯗꯤ ꯂꯩꯇꯦ ꯈꯪꯅꯕ ꯂꯩ ꯂꯩꯇꯇꯥꯔꯒꯁꯨ ꯑꯗꯨꯝ ꯑꯩꯅ ꯆꯠꯅꯤꯡꯉꯤꯕ ꯃꯐꯝꯁꯦ ꯗꯨꯕꯥꯏ ꯑꯣꯏ ꯗꯨꯕꯥꯏꯁꯦ ꯑꯗꯨꯝ ꯀꯣꯏꯕꯒꯤꯁꯨ ꯅꯨꯄꯤꯒꯤꯁꯨ ꯅꯍꯥꯒꯤꯁꯨ ꯑꯗꯨꯝ ꯂꯣꯏꯅꯃꯛ ꯂꯩꯔꯦ ꯗꯨꯕꯥꯏ ꯆꯠꯂꯅꯤ ꯑꯗꯒꯤ ꯗꯨꯕꯥꯏ ꯁꯨꯝ ꯁꯛ ꯈꯪꯅꯔꯅꯤ ꯈꯣꯠꯅꯔꯅꯤ ꯑꯗꯨꯝ ꯗꯨꯕꯥꯏꯗ ꯂꯝꯕꯣꯒ ꯊꯧꯊꯔꯗꯤ ꯑꯔꯣꯏꯕꯤ ꯅꯨꯡꯉꯥꯏꯔꯅꯤ ꯑꯁ ꯊꯤ ꯅꯨꯡꯉꯥꯏꯔꯅꯤ ꯊꯝꯃꯣꯏꯒꯁꯦ ꯄꯦꯜꯂꯅꯤ ꯑꯗꯒꯤ ꯗꯨꯕꯥꯏ ꯗꯨꯕꯥꯏꯗ ꯄꯩꯁꯥꯒ ꯄꯥꯏꯈ꯭ꯔꯗꯤ ꯑꯗꯨꯝ ꯕꯨꯔꯖ ꯕꯨꯔꯖ ꯈꯥꯂꯤꯐꯥꯒꯗꯣ ꯆꯠꯊꯔꯒ ꯑꯔꯣꯏꯕꯤ ꯅꯨꯡꯉꯥꯏꯔꯅꯤ ꯑꯗꯨꯝ ꯆꯠꯄꯗꯨ ꯐꯪꯉꯛꯈꯤꯅꯤ ꯆꯠꯁꯨ ꯆꯠꯈꯤꯅꯤ ꯑꯩꯅ ꯆꯠꯂꯅꯤ ꯀꯝꯄꯅꯤ ꯑꯃ ꯍꯧꯗꯣꯛꯎꯔꯅꯤ ꯆꯠꯂꯒ ꯍꯧꯗꯣꯛꯎꯔꯕ ꯃꯇꯨꯡꯗ ꯄꯩꯁꯥ ꯄꯥꯏꯔꯅꯤ ꯄꯩꯁꯥ ꯄꯥꯏꯕ ꯍꯥꯏꯁꯤꯁꯨ ꯑꯩꯈꯣꯏꯅ ꯍꯣꯠꯅꯕꯕꯨꯗꯤ ꯗꯔꯀꯥꯔ ꯇꯥꯏ ꯍꯣꯠꯅꯕ ꯗꯔꯀꯥꯔ ꯇꯥꯕ ꯍꯥꯏꯕꯗꯨ ꯗꯨꯕꯥꯏꯗꯗꯤ ꯑꯗꯨꯝ ꯃꯐꯝꯗꯣ ꯆꯥꯔꯕꯅꯤꯅ ꯊꯕꯛꯇꯣ ꯑꯩꯈꯣꯏꯅ ꯈꯤꯇꯪ ꯊꯋꯥꯏ ꯌꯥꯎꯅ ꯇꯧꯕ ꯃꯇꯝꯗ ꯑꯗꯨꯝ ꯃꯥꯏ ꯄꯥꯛꯀꯅꯤ ꯃꯤꯁꯨ ꯑꯗꯨꯝ ꯐꯕ ꯃꯥꯜꯂꯦ ꯗꯨꯕꯥꯏꯁꯦ ꯗꯨꯕꯥꯏ ꯆꯠꯂꯒ ꯀꯝꯄꯅꯤ ꯑꯃ ꯍꯧꯗꯣꯛꯑꯒ ꯂꯥꯏꯔꯔꯒ ꯍꯜꯂꯛꯄꯗꯨꯗꯤ ꯑꯩꯁꯨ ꯇꯜꯂꯕꯅꯤꯅ ꯄꯩꯁꯥ ꯄꯥꯏꯅꯕ ꯍꯣꯠꯅꯔꯛꯑꯅꯤ ꯍꯣꯠꯅꯔꯛꯑꯕꯅꯤꯅ ꯍꯣꯠꯅꯕ ꯍꯥꯏꯕꯁꯤꯗ ꯑꯩꯈꯣꯏꯒꯤ ꯀꯩꯅꯣꯁꯨ ꯈꯔ ꯆꯪꯉꯤ ꯍꯣꯠꯅꯕ ꯑꯁꯤꯗ ꯗꯨꯕꯥꯏꯁꯦ ꯃꯤꯁꯨ ꯑꯗꯨꯝ ꯐꯕꯅꯤꯅ ꯑꯩꯈꯣꯏꯅ ꯍꯥꯏꯖꯔꯨꯕ ꯃꯇꯝꯗ ꯇꯧ ꯑꯩꯈꯣꯏꯅ ꯇꯧꯕꯤꯔꯤꯕ ꯈꯔꯗꯨꯁꯨ ꯑꯗꯨꯝ ꯈꯪꯕꯤꯅꯤ ꯂꯥꯏꯔꯤꯛ ꯂꯥꯏꯁꯨ ꯍꯩꯕ ꯃꯌꯥꯝ ꯑꯃꯁꯨ ꯗꯨꯕꯥꯏꯗ ꯂꯩꯕꯅꯤꯅ ꯗꯨꯕꯥꯏ ꯍꯥꯏꯁꯦ ꯃꯌꯥꯝꯒꯤ ꯇꯨꯔꯤꯁ ꯄ꯭ꯂꯦꯁ ꯑꯗꯨꯝ ꯑꯣꯏꯗꯅ ꯃꯌꯥꯝ ꯀꯣꯏꯕ ꯂꯥꯛꯑꯅꯤ ꯑꯗꯨꯒꯨꯝꯕ ꯑꯗꯨꯝ ꯃꯌꯥꯝꯁꯨ ꯊꯦꯡꯅꯔꯅꯤ ꯑꯩꯅ ꯈꯪꯅꯅꯤꯡꯕ ꯑꯩꯅ ꯊꯦꯡꯅꯅꯤꯡꯕ ꯃꯤꯁꯨ ꯊꯦꯡꯅꯕ ꯌꯥꯏ ꯐꯣꯇꯣꯒ ꯀꯥꯞꯃꯤꯟꯅꯔꯗꯤ ꯅꯨꯡꯉꯥꯏꯔꯅꯤ ꯗꯨꯕꯥꯏꯗ ꯑꯁ ꯅꯨꯡꯉꯥꯏꯅꯤꯍꯦ ꯑꯗꯒꯤ ꯄꯦꯔꯤꯁ ꯀꯣ ꯄꯦꯔꯤꯁꯁꯨ ꯑꯗꯨꯝ ꯆꯠꯅꯩ ꯄꯦꯔꯤꯁꯇ ꯆꯠꯂꯒ ꯏꯐꯤꯜ ꯇꯥꯋꯥꯔ ꯌꯦꯡꯊꯠꯂꯒ ꯑꯔꯣꯏꯕꯤ ꯅꯨꯡꯉꯥꯏꯔꯅꯤ ꯕꯤꯁꯇꯒ ꯆꯠꯊꯔꯒ ꯕꯥꯔ ꯆꯪꯊꯔꯒ ꯖꯒꯣꯏ ꯁꯥꯈꯥꯏꯔꯒ ꯑꯗꯨꯝ ꯅꯨꯡꯉꯥꯏꯅꯤ ꯇꯨꯔꯤꯖꯝ ꯇꯨꯔꯤꯖꯝꯁꯨ ꯑꯗꯨꯝ ꯑꯣꯏꯌꯦ ꯇꯨꯔꯤꯁ ꯇꯨꯔꯤꯁ ꯃꯌꯥꯝꯁꯨ ꯂꯥꯛꯅꯔꯅꯤ ꯄꯦꯔꯤꯁꯇ ꯑꯗꯨꯝ ꯈꯪꯅꯔꯅꯤ ꯂꯝ ꯂꯝ ꯃꯌꯥꯝꯗꯒꯤ ꯂꯥꯛꯄꯗꯨꯗꯒꯤ ꯑꯗꯨꯝ ꯈꯪꯅꯔꯅꯤ ꯈꯪꯅꯔꯕꯅꯤꯅ ꯑꯗꯨꯝ ꯇꯤꯟꯅꯔꯅꯤ ꯇꯤꯟꯅꯔꯕꯅꯤꯅ ꯑꯗꯨꯝ ꯆꯥꯃꯤꯟꯅꯔꯅꯤ ꯊꯛꯃꯤꯟꯅꯔꯅꯤ ꯉꯥꯎꯃꯤꯟꯅꯔꯅꯤ ꯂꯣꯏꯅꯃꯛ ꯅꯨꯡꯉꯥꯏꯔꯅꯤ ꯑꯗꯨꯒ ꯄꯦꯔꯤꯁꯇ ꯂꯩꯕ ꯍꯥꯏꯁꯤꯗꯤ ꯑꯗꯨꯝ ꯄꯨꯟꯁꯤꯁꯦ ꯃꯔꯦꯛ ꯃꯍꯥꯎ ꯑꯃ ꯊꯣꯛꯅ ꯑꯗꯨꯝ ꯂꯩꯗꯣꯏꯅꯦꯕ ꯄꯦꯔꯤꯁ ꯍꯥꯏꯁꯤꯗꯤ ꯄꯦꯔꯤꯁ ꯍꯥꯏꯕ ꯃꯐꯝꯁꯤꯗꯤ ꯑꯗꯨꯝ ꯏꯪꯂꯤꯁꯁꯨ ꯑꯣꯏꯔꯦ ꯐꯣꯔꯦꯟ ꯀꯟꯇ꯭ꯔꯤꯁꯨ ꯑꯣꯏꯔꯕꯅꯤꯅ ꯅꯨꯡꯉꯥꯏꯔꯅꯤ ꯑꯁ ꯕꯦꯡꯀꯣꯛ ꯕꯦꯡꯀꯣꯛꯇ ꯆꯠꯀꯦ ꯕꯦꯡꯀꯣꯛꯇ ꯆꯠꯀꯅꯤ ꯑꯩꯈꯣꯏꯒꯤ ꯑꯪꯀꯜ ꯑꯃ ꯂꯩꯌꯦ ꯑꯪꯀꯜꯁꯤꯅ ꯑꯩ ꯑꯩꯁꯤꯕꯨꯗꯤ ꯌꯥꯝꯅ ꯈꯟꯖꯕ ꯑꯗꯒꯤ ꯃꯥꯁꯦ ꯊꯕꯛꯇꯨꯒꯤ ꯊꯕꯛꯇꯨꯅ ꯊꯣꯛꯂꯛꯄ ꯌꯥꯗ꯭ꯔꯦ ꯊꯣꯛꯂꯛꯄ ꯌꯥꯗ꯭ꯔꯕꯅꯤꯅ ꯑꯩꯅ ꯑꯣꯏ ꯆꯠꯂꯅꯤ ꯑꯩꯒ ꯎꯅꯔꯨꯔꯅꯤ ꯑꯩꯒ ꯁꯛ ꯑꯩꯒ ꯃꯥꯏ ꯃꯆꯥꯁꯨ ꯌꯥꯝ ꯆꯥꯎꯔꯦ ꯃꯆꯥꯗꯣ ꯑꯗꯨꯝ ꯚꯤꯗꯤꯑꯣ ꯀꯣꯜꯗꯕꯨꯗꯤ ꯑꯗꯨꯝ ꯎꯅꯩ ꯚꯤꯗꯤꯑꯣ ꯀꯣꯜꯗꯕꯨꯗꯤ ꯑꯗꯨꯝ ꯃꯆꯥꯗꯣ ꯆꯥꯎꯔꯦ ꯅꯨꯄꯤ ꯑꯃ ꯅꯨꯄꯥ ꯑꯃꯅꯤ ꯅꯨꯄꯤꯗꯨꯅ ꯀ꯭ꯂꯥꯁ ꯀꯩꯅꯣ ꯇꯝꯃꯦ ꯑꯩꯠ ꯏꯁꯇꯦꯟꯗꯔꯠꯇ ꯊꯝꯃꯦ ꯑꯗꯨꯒ ꯀ꯭ꯂꯥꯁ ꯅꯨꯄꯥꯗꯨꯅ ꯀ꯭ꯂꯥꯁ ꯇꯨꯅꯦ ꯑꯗꯨꯅ ꯑꯉꯥꯡꯅꯦ ꯃꯣꯏꯕꯨꯗꯤ ꯑꯗꯣ ꯑꯣꯏꯇꯥꯔꯁꯨ ꯑꯩꯉꯣꯟꯗ ꯁꯨꯝ ꯂꯨꯅ ꯇꯧꯖꯕꯅꯦ ꯑꯩꯈꯣꯏ ꯑꯪꯀꯜꯗꯣ ꯂꯨꯅ ꯇꯧꯔꯕꯅꯤꯅ ꯃꯥ ꯃꯥꯁꯨ ꯊꯣꯛꯄꯨꯗꯤ ꯌꯥꯝ ꯊꯣꯛꯅꯤꯡꯕ ꯌꯨꯝꯗ ꯑꯩꯈꯣꯏ ꯃꯥꯃꯥ ꯄꯥꯄꯥꯗꯣ ꯎꯅꯅꯤꯡꯕ ꯑꯗꯨꯗ ꯍꯣꯏ ꯎꯅꯕꯗꯤ ꯑꯗꯨꯝ ꯐꯪꯗ꯭ꯔꯦꯗꯅ ꯐꯪꯗ꯭ꯔꯕꯅꯤꯅ ꯑꯩ ꯑꯣꯏꯅ ꯆꯠꯂꯅꯤ ꯕꯦꯡꯀꯣꯛꯇ ꯕꯦꯡꯀꯣꯛ ꯆꯠꯂꯅꯤ ꯑꯩꯈꯣꯏ ꯑꯪꯀꯜꯗꯣ ꯎꯅꯔꯨꯔꯅꯤ ꯑꯪꯀꯜꯗꯣ ꯑꯥꯗ ꯊꯕꯛ ꯑꯃ ꯇꯧꯔꯦ ꯃꯥꯏ ꯊꯕꯛꯇꯨꯒꯤ ꯃꯇꯨꯡ ꯏꯟꯅ ꯃꯥ ꯊꯣꯛꯂꯛꯄ ꯌꯥꯗ꯭ꯔꯦꯕ ꯊꯣꯛꯂꯛꯇꯤ ꯌꯥꯝ ꯊꯣꯛꯂꯛꯅꯤꯡꯉꯦ ꯑꯩꯉꯣꯟꯗꯁꯨ ꯂꯨꯅ ꯇꯧꯕꯅꯦ ꯑꯗꯒꯤꯗꯤ ꯗ꯭ꯔꯦꯁꯀ ꯑꯗꯨꯝ ꯂꯩꯔ ꯊꯥꯗꯣꯔꯛꯑꯦ ꯕꯦꯡꯀꯣꯛꯇꯒꯤ ꯕꯦꯡꯀꯣꯛꯀꯤ ꯗ꯭ꯔꯦꯁꯁꯦ ꯑꯗꯨꯝ ꯐꯕ ꯃꯥꯜꯂꯦ ꯕꯤꯆꯇ ꯆꯠꯂꯒ ꯏꯁꯇ꯭ꯔꯤꯠꯇꯁꯨ ꯃꯌꯥꯝ ꯂꯩꯗꯅ ꯃꯣꯏꯗꯤ ꯏꯁꯇ꯭ꯔꯤꯠ ꯏꯁꯇ꯭ꯔꯤꯠꯇ ꯃꯌꯥꯝ ꯂꯩꯕꯅꯤꯅ ꯅꯨꯡꯉꯥꯏꯅꯤ ꯈꯜꯂꯦ ꯑꯩ ꯋꯥꯈꯜꯗ ꯕꯦꯡꯀꯣꯛꯁꯦ ꯕꯦꯡꯀꯣꯛ ꯆꯠꯁꯨ ꯆꯠꯀꯅꯤ ꯃꯥ ꯑꯩꯈꯣꯏꯒꯤ ꯑꯪꯀꯜꯅ ꯗꯦꯠ ꯂꯥꯛꯏꯕ ꯀꯩꯅꯣꯁꯤꯗ ꯇꯤꯀꯦꯠ ꯀꯛꯂꯛꯑꯅꯤ ꯇꯤꯀꯦꯠ ꯀꯛꯑꯒ ꯑꯩ ꯆꯠꯂꯅꯤ ꯆꯠꯂꯅꯤ ꯑꯪꯀꯜꯍꯣꯏ ꯎꯅꯔꯅꯤ ꯏꯗꯣꯝꯆꯥꯍꯣꯏ ꯑꯟꯇꯤ ꯑꯗꯒꯤ ꯑꯩꯒꯤ ꯏꯅꯥꯎꯄꯤ ꯏꯅꯥꯎꯄꯥ ꯂꯣꯏ ꯎꯅꯔꯅꯤ ꯐꯦꯃꯤꯂꯤꯕꯨꯗꯤ ꯆꯠꯄ ꯌꯥꯏ ꯐꯦꯃꯤꯂꯤꯒꯤꯁꯨ ꯆꯠꯄꯁꯦ ꯑꯩꯈꯣꯏ ꯌꯨꯝꯗꯁꯨ ꯀꯅꯥꯝ ꯂꯩꯇꯕ ꯑꯩꯈꯣꯏ ꯃꯤ ꯃꯔꯤꯗꯒꯤ ꯍꯦꯟꯅ ꯂꯩꯇꯕꯅꯤꯅ ꯆꯠꯄ ꯌꯥꯔꯔꯣꯏꯕ ꯆꯠꯄꯨꯗꯤ ꯌꯥꯝ ꯆꯠꯅꯤꯡꯉꯦ ꯆꯠꯅꯤꯡ ꯇꯥꯔꯒꯁꯨ ꯎꯄꯥꯏ ꯂꯩꯇꯦ ꯑꯩꯒ ꯑꯩꯈꯣꯏ ꯆꯦꯒ ꯑꯣꯏꯅ ꯆꯠꯂꯅꯤ ꯕꯦꯡꯀꯣꯛꯇ ꯕꯦꯡꯀꯣꯛ ꯆꯠꯂꯅꯤ ꯑꯗꯨꯗꯒꯤ ꯑꯩꯒꯤ ꯑꯪꯀꯜ ꯎꯅꯔꯅꯤ ꯑꯪꯀꯜꯅ ꯑꯗꯒꯤ ꯕꯦꯡꯀꯣꯛꯁꯦ ꯆꯥꯕ ꯊꯛꯄꯁꯨ ꯑꯗꯨꯝ ꯅꯨꯡꯉꯥꯏ ꯍꯥꯏꯌꯦ ꯑꯩꯈꯣꯏꯒꯁꯨ ꯁꯛ ꯍꯥꯏꯐꯦꯠ ꯍꯥꯏꯐꯦꯠ ꯑꯗꯨꯝ ꯃꯥꯅꯩ ꯍꯥꯏꯌꯦ ꯑꯩ ꯑꯁꯦꯡꯕꯕꯨꯗꯤ ꯎꯗ꯭ꯔꯤ ꯆꯠꯂꯀꯥꯟꯗ ꯈꯪꯉꯅꯤ ꯀꯣ ꯑꯗꯨꯕꯨꯗꯤ ꯑꯩꯈꯣꯏ ꯑꯪꯀꯜꯅ ꯍꯥꯏꯔꯛꯄ ꯚꯤꯗꯤꯑꯣ ꯀꯣꯜꯗ ꯎꯠꯂꯛꯄꯗꯨꯗ ꯑꯪꯀꯜꯒꯤ ꯃꯃꯥꯟꯅꯕꯤ ꯑꯃꯒꯤ ꯃꯃꯥꯟꯅꯕ ꯑꯃꯒꯤ ꯃꯃꯥꯟꯅꯕ ꯑꯃꯅ ꯑꯩꯁꯦ ꯂꯥꯛꯑꯣ ꯂꯥꯛꯑꯣꯅ ꯑꯗꯨꯝ ꯇꯧ ꯂꯩꯔꯦ ꯑꯗꯨꯝ ꯈꯔ ꯈꯪꯅꯕ ꯍꯥꯏ ꯇꯥꯔꯦ ꯑꯩꯉꯣꯟꯗꯁꯨ ꯂꯨꯅ ꯇꯧꯋꯦꯕ ꯑꯩꯈꯣꯏ ꯑꯪꯀꯜꯁꯦ ꯑꯗꯨꯅ ꯃꯣꯏꯒꯤ ꯃꯤꯁꯨ ꯁꯨꯝ ꯐꯕ ꯃꯥꯜꯂꯦ ꯃꯤꯗꯣ ꯐꯕꯅꯤꯅ ꯑꯗꯨꯝ ꯂꯥꯛꯑꯣ ꯆꯠꯄꯗꯁꯨ ꯑꯗꯨꯝ ꯀꯩꯁꯨꯝ ꯆꯤꯡꯅꯗꯦ ꯑꯩꯈꯣꯏꯒꯤ ꯔꯤꯂꯦꯇꯤꯞꯁ ꯂꯩꯕꯅꯤꯅ ꯀꯣ ꯆꯤꯡꯅꯗꯕꯅꯤꯅ ꯑꯗꯨꯝ ꯑꯩ ꯆꯠꯅꯤꯡꯉꯦ ꯆꯠꯀꯅꯤ ꯆꯠꯂꯕꯅꯤꯅ ꯑꯗꯒꯤꯗꯤ ꯕꯦꯡꯀꯣꯛꯀꯤ ꯏꯁꯇ꯭ꯔꯤꯠ ꯍꯥꯏꯔꯦꯅ ꯏꯁꯇ꯭ꯔꯤꯠꯇꯗꯤ ꯊꯤ ꯅꯩꯕꯤꯅꯤ ꯆꯠꯊꯔꯅꯤ ꯕꯦꯡꯀꯣꯛ ꯏꯁꯇ꯭ꯔꯤꯠꯇ ꯑꯗꯒꯤ ꯈꯟꯊꯔꯅꯤ ꯅꯨꯡꯉꯥꯏꯔꯅꯤ ꯄꯥꯏꯔꯅꯤ ꯈꯔꯁꯨ ꯇꯧꯗ ꯌꯥꯄꯣꯠ ꯅꯠꯇꯦ ꯑꯗꯨꯗꯒꯤ ꯆꯠꯀꯅꯤ ꯑꯩꯈꯣꯏ ꯑꯪꯀꯜꯅ ꯇꯤꯀꯦꯠ ꯀꯛꯂꯛꯑꯅꯤ ꯆꯠꯂꯅꯤ ꯆꯤꯟꯖꯥꯛꯁꯨ ꯑꯗꯨꯝ ꯃꯥꯟꯅꯩ ꯍꯥꯏꯌꯦ ꯃꯣꯏꯁꯦ ꯑꯗꯒꯤ ꯕꯦꯡꯀꯣꯛ ꯆꯠꯂꯅꯤ ꯕꯦꯡꯀꯣꯛ ꯆꯠꯂꯒ ꯏꯁꯇ꯭ꯔꯤꯠꯇꯣ ꯏꯁꯇ꯭ꯔꯤꯠꯇꯨꯅꯦꯕ ꯑꯩꯅ ꯌꯥꯝ ꯆꯠꯅꯤꯡꯉꯤꯁꯦ ꯃꯔꯨ ꯑꯣꯏꯅ ꯑꯗꯨꯝ ꯃꯣꯏꯗꯤ ꯑꯗꯨꯝ ꯄꯥꯏꯁꯤꯟꯕꯤ ꯈꯣꯠꯆꯤꯟꯕꯤꯗꯣ ꯑꯗꯨꯅꯦꯕ ꯑꯗꯒꯤ ꯖꯄꯥꯟ ꯖꯄꯥꯟ ꯖꯄꯥꯟꯁꯦ ꯑꯗꯨꯝ ꯅꯨꯡꯉꯥꯏ ꯖꯄꯥꯟꯁꯦ ꯃꯣꯏꯁꯨ ꯍꯣꯠꯅꯕꯁꯨ ꯑꯗꯨꯝ ꯀꯜꯂꯦ ꯍꯣꯠꯅꯕ ꯀꯜꯂꯤ ꯑꯗꯒꯤ ꯃꯁꯥꯅ ꯃꯁꯥꯒꯤ ꯀꯜꯆꯔꯁꯦ ꯑꯥꯏꯗꯦꯟꯇꯤꯇꯤꯁꯦ ꯌꯥꯝ ꯉꯥꯛꯆꯩꯑꯕ ꯃꯣꯏꯁꯦ ꯑꯩꯅ ꯈ꯭ꯋꯥꯏ ꯉꯥꯎꯖꯕꯁꯦ ꯖꯄꯥꯟꯗ ꯖꯄꯥꯟꯒꯤ ꯀꯜꯆꯔꯁꯦ ꯃꯣꯏ ꯁꯨꯛꯍꯣꯡ ꯍꯣꯡꯗꯦꯕ ꯊꯥꯏꯅꯗꯒꯤ ꯍꯧꯅ ꯆꯠꯅꯕ ꯄꯣꯠꯇꯣ ꯍꯧꯖꯤꯛꯁꯨ ꯑꯗꯨꯝ ꯆꯠꯂꯤꯑꯕ ꯑꯗꯒꯤꯗꯤ ꯇꯦꯛꯅꯣꯂꯣꯖꯤꯗ ꯍꯥꯏꯔꯦ ꯃꯣꯏꯗꯤ ꯄꯨꯔꯥ ꯌꯧꯔꯦ ꯑꯥ ꯌꯧꯔꯦꯕ ꯖꯄꯥꯟꯒꯤ ꯇꯦꯛꯅꯣꯂꯣꯖꯤꯁꯦ ꯑꯗꯒꯤ ꯑꯩꯅꯁꯨ ꯈ꯭ꯋꯥꯏꯗꯒꯤ ꯆꯠꯅꯤꯡꯕ ꯂꯝ ꯑꯣꯏꯕ ꯖꯄꯥꯟꯁꯦ ꯖꯄꯥꯟꯁꯤꯗꯤ ꯇꯣꯀꯤꯌꯣ ꯍꯦꯛꯇ ꯗ꯭ꯔꯤꯐꯀ ꯇꯧꯊꯠꯂꯗꯤ ꯀꯥꯔ ꯊꯧꯔꯒ ꯑꯔꯣꯏꯕꯤꯗ ꯖꯄꯥꯟ ꯆꯠꯀꯦ ꯃꯔꯨ ꯑꯣꯏꯅ ꯑꯩꯅ ꯆꯠꯅꯤꯡꯉꯤꯁꯦ ꯖꯄꯥꯟꯗ ꯀꯩꯅꯣꯒꯤ ꯑꯩꯈꯣꯏꯒꯤ ꯀꯥꯔ ꯗ꯭ꯔꯤꯐꯁꯦ ꯗ꯭ꯔꯤꯐꯁꯦ ꯊꯤ ꯌꯥꯎꯅꯤꯡꯉꯦ ꯔꯦꯁꯤꯡ ꯌꯥꯝ ꯌꯥꯎꯅꯤꯡꯉꯦꯕ ꯔꯦꯁꯤꯡꯁꯦ ꯌꯥꯎꯔꯅꯤ ꯑꯗꯒꯤꯗꯤ ꯃꯣꯏꯁꯤꯗꯤ ꯀꯩꯅꯣ ꯑꯃꯗꯁꯨ ꯀꯩ ꯍꯥꯏꯇꯥꯔꯦ ꯑꯩꯈꯣꯏꯒꯤ ꯑꯁ ꯀꯩꯅꯣꯁꯦ ꯑꯩꯈꯣꯏꯒꯤ ꯀꯥꯔꯒꯤ ꯑꯩꯈꯣꯏꯒꯤ ꯑꯅꯧ ꯑꯅꯧꯕ ꯄꯨꯊꯣꯛꯄꯁꯦ ꯃꯣꯗꯤ ꯍꯥꯏꯇꯥꯔꯦ ꯃꯣꯗꯤꯐꯥꯏꯠꯁꯦ ꯌꯥꯝ ꯀꯜꯂꯦꯕ ꯖꯄꯥꯟꯗꯗꯤ ꯃꯣꯏꯒꯤ ꯍꯣꯠꯅꯕꯁꯨ ꯀꯜꯂꯤ ꯃꯣꯗꯤꯐꯥꯏꯠꯁꯨ ꯀꯜꯂꯤ ꯑꯩꯈꯣꯏꯒꯤ ꯀꯜꯆꯔꯁꯨ ꯉꯥꯏꯔꯦ ꯖꯄꯥꯟ ꯍꯥꯏꯔꯤꯕ ꯂꯝ ꯑꯁꯦ ꯖꯄꯥꯟ ꯍꯥꯏꯔꯤꯕ ꯂꯝꯁꯦ ꯆꯠꯄ ꯃꯇꯝꯗ ꯑꯩꯈꯣꯏꯒꯤ ꯆꯤꯡꯅꯅꯤꯡꯉꯥꯏ ꯀꯩꯝꯇ ꯑꯣꯏꯗꯦ ꯑꯩꯈꯣꯏꯒꯤ ꯁꯛꯁꯨ ꯃꯥꯟꯅꯩ ꯆꯤꯟꯖꯥꯛꯁꯨ ꯍꯥꯏꯐꯦꯠ ꯍꯥꯏꯐꯦꯠ ꯃꯥꯟꯅꯩ ꯆꯤꯟꯖꯥꯛꯁꯨ ꯑꯗꯨꯝ ꯃꯥꯟꯅꯕꯅꯤꯅ ꯑꯩꯈꯣꯏꯅ ꯑꯩꯈꯣꯏꯅ ꯆꯠꯄ ꯃꯇꯝꯗ ꯌꯥꯝ ꯊꯤꯅ ꯅꯨꯡꯉꯥꯏꯕ ꯑꯃ ꯍꯥꯏꯕꯗꯨ ꯑꯣꯏꯒꯅꯤ ꯋꯦꯗꯔꯁꯨ ꯑꯗꯨꯝ ꯃꯥꯟꯅꯩ ꯑꯩꯈꯣꯏꯒ ꯋꯦꯗꯔ ꯃꯥꯟꯅꯩ ꯆꯤꯟꯖꯥꯛ ꯃꯥꯟꯅꯩ ꯍꯣꯠꯅꯕꯗꯣ ꯃꯈꯣꯏꯅ ꯈ꯭ꯋꯥꯏꯗꯒꯤ ꯌꯦꯡꯗꯣꯏꯁꯦ ꯖꯄꯥꯟꯒꯤ ꯃꯤꯗ ꯑꯩꯈꯣꯏꯅ ꯆꯠꯄꯗ ꯀꯥꯟꯅꯗꯣꯏꯁꯦ ꯃꯣꯏꯅ ꯀꯔꯤ ꯇꯧꯏ ꯃꯣꯏꯅ ꯀꯔꯤ ꯆꯥꯔꯤ ꯍꯥꯏꯕꯁꯦ ꯑꯩꯈꯣꯏꯅ ꯂꯣꯏ ꯈꯪꯗꯣꯛꯄ ꯗꯔꯀꯥꯔ ꯇꯥꯏ ꯑꯕ ꯑꯩꯈꯣꯏꯅ ꯈꯪꯗꯣꯛꯑꯅꯤ ꯈꯪꯗꯣꯛꯑ ꯃꯇꯨꯡꯗ ꯑꯩꯈꯣꯏꯅ ꯌꯦꯡꯒꯗꯕꯅꯦꯕ ꯑꯦ ꯃꯣꯏꯒꯤꯁꯤꯅ ꯀꯃꯥꯏꯅ ꯇꯧꯕ ꯑꯩꯈꯣꯏꯁꯤꯅ ꯀꯃꯥꯏꯅ ꯀꯩꯗ ꯁꯣꯠꯊꯔꯤꯕ ꯃꯣꯏꯁꯦ ꯌꯥꯝ ꯆꯥꯎꯈꯠꯂꯦꯕ ꯆꯥꯎꯈꯠꯄ ꯂꯝꯁꯦ ꯆꯠꯄ ꯍꯥꯏꯕꯁꯦ ꯑꯩꯈꯣꯏ ꯀꯣꯛꯇꯁꯨ ꯆꯥꯎꯈꯠꯄꯒꯤ ꯀꯣꯛ ꯑꯃꯗꯤ ꯑꯗꯨꯝ ꯂꯥꯛꯑꯅꯤꯕ ꯑꯗꯨꯅ ꯖꯄꯥꯟ ꯆꯠꯀꯅꯤ ꯑꯩꯒꯤ ꯃꯣꯏꯒꯤ ꯇꯦꯛꯅꯣꯂꯣꯖꯤꯒꯤ ꯂꯝꯕꯤꯗꯗꯤ ꯌꯥꯝꯅ ꯃꯣꯏꯁꯦ ꯌꯥꯝ ꯑꯦꯠꯚꯥꯟꯁ ꯑꯣꯏ ꯌꯥꯝ ꯆꯥꯎꯈꯠꯂꯛꯑꯦ ꯌꯥꯝꯅ ꯈꯨꯃꯥꯡ ꯌꯥꯝ ꯆꯥꯎꯁꯜꯂꯦꯕ ꯃꯣꯏꯒꯤ ꯇꯦꯛꯅꯣꯂꯣꯖꯤꯗꯗꯤ ꯃꯣꯏꯅ ꯄꯨꯊꯣꯛꯄ ꯄꯣꯠꯁꯦ ꯐꯁꯨ ꯐꯩ ꯆꯥꯎꯁꯨ ꯆꯥꯎꯈꯠꯂꯦꯕ ꯑꯁꯤ ꯀꯩꯗꯒꯤ ꯂꯥꯛꯄꯅꯣ ꯍꯥꯏꯕ ꯃꯇꯝꯗ ꯃꯣꯏꯅ ꯍꯣꯠꯅꯕꯁꯦ ꯍꯣꯠꯅꯕ ꯌꯥꯝ ꯀꯜꯂꯦꯕ ꯖꯄꯥꯟꯒꯤ ꯃꯤꯈꯩꯁꯦ ꯖꯄꯥꯟꯒꯤ ꯃꯤꯒꯤ ꯃꯇꯧ ꯇꯝꯃꯗꯤ ꯑꯩꯈꯣꯏ ꯃꯅꯤꯄꯨꯔꯁꯨ ꯀꯩꯅꯣꯁꯨ ꯆꯥꯎꯈꯠꯀꯅꯤꯕ ꯆꯥꯎꯈꯠꯂꯕꯅꯤꯅ ꯑꯩꯈꯣꯏꯅ ꯃꯔꯨ ꯑꯣꯏꯅ ꯖꯄꯥꯟꯗꯒꯤ ꯇꯝꯗꯣꯏꯁꯦ ꯃꯣꯏꯒꯤ ꯀꯩꯅꯣꯁꯦ ꯃꯣꯏꯒꯤ ꯍꯣꯠꯅꯕꯁꯦ ꯃꯣꯏꯒꯤ ꯀꯩꯅꯣꯁꯦ ꯃꯣꯏꯗꯤ ꯑꯉꯥꯡ ꯑꯣꯏꯔꯤꯉꯩꯗꯒꯤ ꯍꯧꯅꯁꯨ ꯖꯄꯥꯟꯒꯤꯗꯤ ꯃꯃꯥ ꯃꯄꯥꯅ ꯂꯥꯏꯔꯤꯛ ꯉꯥꯛꯇꯁꯨ ꯇꯧꯔꯛꯇꯦꯕ ꯂꯥꯏꯔꯤꯛ ꯉꯥꯛꯇꯁꯨ ꯇꯧꯔꯛꯇꯦ ꯃꯣꯏꯒꯤ ꯀꯃꯥꯏꯅ ꯇꯧꯔꯒ ꯀꯃꯥꯏꯅ ꯇꯧꯔꯒ ꯄꯩꯁꯥ ꯇꯥꯟꯒꯅꯤ ꯀꯃꯥꯏꯅ ꯇꯧꯔꯒ ꯂꯝꯕꯤꯁꯦ ꯆꯥꯎꯈꯠꯍꯟꯒꯅꯤ ꯇꯧꯋꯤꯒꯨꯝꯕꯁꯨꯡ ꯃꯣꯏꯒꯤ ꯀꯩꯅꯣꯗꯗꯤ ꯀꯥꯏꯕ ꯌꯥꯗꯦ ꯀꯜꯆꯔꯗꯨꯗꯤ ꯀꯥꯏꯕ ꯌꯥꯗꯦꯕ ꯃꯣꯏꯒꯤ ꯏꯁꯇ꯭ꯔꯤꯛ ꯔꯨꯜꯁꯨ ꯌꯥꯝ ꯏꯁꯇ꯭ꯔꯤꯛ ꯑꯣꯏ ꯑꯕ ꯔꯨꯜꯁꯨ ꯌꯥꯝ ꯏꯁꯇ꯭ꯔꯤꯛ ꯑꯣꯏ ꯑꯗꯒꯤ ꯃꯣꯏꯒꯤ ꯃꯤꯁꯨ ꯌꯥꯝꯅ ꯐꯩ ꯂꯥꯏꯔꯤꯛ ꯂꯥꯏꯁꯨ ꯍꯩꯕꯅꯤꯅ ꯑꯗꯨꯅ ꯃꯣꯏꯁꯦ ꯆꯠꯅꯤꯡꯉꯦ ꯆꯠꯀꯅꯤ ꯖꯄꯥꯟ ꯆꯠꯂꯅꯤ ꯑꯗꯒꯤ ꯖꯄꯥꯟ ꯆꯠꯂꯒ ꯑꯩꯒꯤ ꯈꯪꯖꯔꯨꯕ ꯑꯩꯅ ꯑꯩꯅ ꯈꯪꯖꯅꯤꯡꯕ ꯑꯩꯅ ꯇꯧꯅꯤꯡꯕ ꯄꯣꯠ ꯃꯌꯥꯝꯗꯣ ꯇꯧꯔꯨꯔꯅꯤ